ꯑꯩꯅ ꯆꯦꯟꯅꯥꯏꯗ ꯆꯠꯄ ꯃꯇꯝꯗ ꯈꯨꯗꯣꯡ ꯆꯥꯗꯕ ꯃꯌꯥꯝ ꯑꯃ ꯐꯪꯈꯤ ꯃꯗꯨꯗꯤ ꯆꯦꯟꯅꯥꯏꯗ ꯂꯩꯔꯤꯕ ꯃꯤ ꯃꯤꯄꯨꯝ ꯈꯨꯗꯤꯡꯃꯛ ꯍꯤꯟꯗꯤꯁꯨ ꯀꯥ ꯍꯦꯟꯅ ꯉꯥꯡꯕ ꯍꯩꯇꯕ ꯏꯪꯂꯤꯁꯁꯨ ꯀꯥꯍꯦꯟꯅ ꯉꯥꯡꯕ ꯍꯩꯇꯕ ꯃꯈꯣꯏꯒꯤ ꯃꯈꯣꯏꯒꯤ ꯂꯣꯟ ꯇꯥꯃꯤꯜ ꯃꯔꯣꯟ ꯁꯤꯗꯁꯨꯝ ꯉꯥꯡꯉꯤ ꯑꯗꯨꯅ ꯑꯩ ꯈꯨꯗꯣꯡ ꯆꯥꯗꯕ ꯀꯌꯥ ꯃꯔꯨꯝ ꯑꯃ ꯐꯪꯈꯤ ꯑꯩꯅ ꯈꯪꯗꯕ ꯀꯌꯥ ꯃꯔꯨꯝ ꯑꯗꯨꯁꯨ ꯑꯩꯒꯤ ꯏꯃꯥꯅꯕ ꯑꯃ ꯑꯃ ꯂꯩ ꯑꯗꯨꯅ ꯑꯩꯒꯤ ꯃꯇꯦꯡ ꯂꯣꯏꯅ ꯄꯥꯡꯕꯤ ꯑꯩꯅ ꯈꯪꯗꯕ ꯀꯌꯥꯃꯔꯨꯝ ꯑꯃꯁꯨ ꯃꯉꯣꯟꯗ ꯍꯪꯉꯤ ꯑꯩꯅ ꯆꯥꯕ ꯆꯥꯕ ꯊꯛꯄ ꯑꯩꯅ ꯑꯩꯒꯤ ꯑꯋꯥꯠ ꯑꯄꯥ ꯁꯤꯡ ꯑꯗꯨꯁꯨ ꯑꯩ ꯃꯉꯣꯟꯗ ꯂꯣꯏꯅ ꯍꯥꯏꯔꯒ ꯃꯥꯒ ꯄꯨꯜꯂꯤ ꯑꯩꯅ ꯑꯥꯗ ꯆꯠꯄ ꯃꯇꯝꯗ ꯃꯅꯤꯄꯨꯔꯗꯒꯤ ꯏꯃꯥꯟꯅꯕꯁꯤꯡꯁꯨ ꯈꯔ ꯂꯩꯔꯝꯃꯤ ꯑꯗꯨꯒ ꯃꯣꯏꯒ ꯊꯦꯡꯅꯕ ꯃꯇꯝꯗ ꯑꯩ ꯌꯥꯝꯅ ꯍꯔꯥꯎꯋꯤ ꯃꯔꯝꯗꯤ ꯍꯥꯟꯅ ꯃꯅꯤꯄꯨꯔꯗ ꯑꯩꯈꯣꯏꯒꯤ ꯂꯣꯟ ꯉꯥꯡꯅꯔ ꯈꯣꯠꯂꯒ ꯂꯩꯔꯝꯕꯗꯨ ꯑꯥꯗ ꯆꯠꯂꯕꯅꯤꯅ ꯃꯅꯤꯄꯨꯔ ꯂꯣꯟꯗꯨ ꯀꯥꯍꯦꯟꯅ ꯉꯥꯡꯕ ꯐꯪꯗꯦ ꯑꯗꯨꯕꯨ ꯃꯈꯣꯏ ꯎꯕ ꯃꯇꯝꯗ ꯃꯅꯤꯄꯨꯔ ꯉꯥꯡꯕꯒꯤ ꯉꯥꯡꯕ ꯐꯪꯉꯦ ꯍꯥꯏꯕ ꯍꯥꯏꯕ ꯃꯇꯥꯒꯨꯝ ꯑꯗꯨꯅ ꯑꯩꯕꯨ ꯑꯃꯨꯛꯀ ꯍꯦꯟꯅꯁꯨ ꯅꯨꯡꯉꯥꯏꯍꯜꯂꯤ ꯆꯦꯟꯅꯥꯏ ꯑꯁꯤꯗ ꯍꯣꯁꯇꯦꯜꯗ ꯂꯩꯕ ꯃꯇꯝꯗ ꯑꯩꯒꯤ ꯏꯃꯥꯟꯅꯕꯁꯤꯡꯅ ꯑꯩꯕꯨ ꯐꯖꯅ ꯇ꯭ꯔꯤꯠ ꯇꯧꯕꯤ ꯑꯗꯨꯒ ꯃꯈꯣꯏꯅꯁꯨ ꯑꯩꯉꯣꯟꯗ ꯑꯐꯕ ꯑꯐ ꯐꯠꯇꯁꯨ ꯀꯌꯥꯃꯔꯨꯝ ꯇꯥꯛꯄꯤ ꯃꯈꯣꯏꯅ ꯃꯈꯣꯏꯒꯤ ꯇꯧꯔꯤꯕ ꯀꯜꯆꯔ ꯁꯤꯡ ꯑꯗꯨꯁꯨ ꯑꯉꯣꯟꯗ ꯇꯥꯛꯄꯤ ꯆꯦꯟꯅꯥꯏꯗ ꯐꯠꯇꯕ ꯃꯤꯗꯤ ꯀꯥ ꯍꯦꯟꯅꯗꯤ ꯂꯩꯇꯦ ꯍꯥꯏꯕꯗꯤ ꯅꯣꯔꯠ ꯏꯁ꯭ꯠꯀꯗꯤ ꯀꯥ ꯍꯦꯟꯅꯗꯤ ꯃꯥꯟꯅꯗꯦ ꯃꯣꯏꯗꯤ ꯁꯥꯎꯠꯅꯤꯅ ꯃꯤꯕꯨ ꯀꯃꯥꯏꯅ ꯂꯣꯏꯅꯅꯤ ꯀꯃꯥꯏꯅ ꯀꯔꯤ ꯍꯥꯏꯅꯤ ꯍꯥꯏꯁꯦ ꯁꯥꯎꯠꯇꯤ ꯑꯃꯨꯛꯀꯥ ꯂꯣꯏꯅ ꯈꯪꯉꯤ ꯑꯩꯅ ꯋꯥꯒꯤꯕ ꯍꯥꯏꯕꯕꯨ ꯀꯣꯂꯦꯖ ꯆꯠꯄ ꯃꯇꯝꯗ ꯑꯩꯅ ꯈꯪꯗꯕ ꯏꯪꯂꯤꯁꯇ ꯍꯥꯏꯔꯁꯨ ꯈꯪꯗꯕ ꯑꯗꯨ ꯀꯩꯗ ꯍꯥꯏꯅꯤ ꯍꯥꯏꯕꯗꯨ ꯁꯨ ꯈꯪꯗ꯭ꯔꯕ ꯑꯗꯨ ꯑꯩꯅ ꯁꯤꯝꯕꯣꯜꯗ ꯆꯦꯒꯨꯝꯕ ꯑꯝꯗ ꯏꯔꯒ ꯍꯥꯏꯕꯗꯤ ꯃꯈꯣꯏꯗ ꯈꯪꯅꯕ ꯇꯥꯛꯄ ꯃꯇꯝꯗ ꯑꯩ ꯑꯋꯥꯕ ꯀꯌꯥ ꯑꯃꯁꯨ ꯑꯣꯏꯈꯤ